ꯂꯥꯏꯅꯤꯡꯒꯤ ꯆꯠꯅꯕꯤꯁꯤꯡꯒ ꯃꯔꯤ ꯂꯩꯅꯕ ꯏꯁꯩꯁꯤꯡ ꯀꯌꯥ ꯑꯃꯔꯣꯝ ꯂꯩ ꯑꯩꯅ ꯄꯥꯝꯕꯁꯨ ꯀꯌꯥ ꯑꯃꯔꯣꯝ ꯂꯩ ꯃꯗꯨꯗꯤ ꯑꯍꯥꯟꯕꯗ ꯁꯛꯂꯤꯕ ꯏꯁꯩ ꯑꯗꯨ ꯀꯣꯟꯇꯦꯟ ꯑꯗꯨꯗ ꯑꯩꯈꯣꯏꯒꯤ ꯂꯥꯏꯅꯤꯡꯒ ꯃꯔꯤ ꯂꯩꯅꯕ ꯍꯤꯁꯇ꯭ꯔꯤꯗ ꯄꯟꯕ ꯌꯥꯕꯁꯤꯡ ꯏꯁꯣꯔꯒꯤ ꯊꯥꯖꯕ ꯃꯦꯁꯦꯟꯖꯔꯁꯤꯡꯒꯤ ꯊꯥꯖꯕ ꯑꯃꯁꯨꯡ ꯐꯦꯠ ꯃꯣꯔꯦꯂꯤꯇꯤ ꯑꯗꯨꯗꯨꯒ ꯏꯁꯄꯤꯔꯤꯆꯨꯋꯦꯂꯤꯇꯤ ꯑꯍꯨꯝ ꯑꯁꯤ ꯑꯍꯥꯟꯕꯗ ꯌꯥꯝꯅ ꯃꯔꯨꯑꯣꯏꯅ ꯂꯧꯋꯤ ꯃꯊꯪꯗ ꯃ꯭ꯌꯨꯖꯤꯀꯦꯜ ꯏꯟꯇ꯭ꯔꯨꯃꯦꯟ ꯌꯥꯎꯗꯅ ꯂꯥꯏꯅꯤꯡꯒꯤ ꯏꯁꯩ ꯁꯛꯄ ꯍꯥꯏꯕꯁꯤꯁꯨ ꯑꯆꯧꯕ ꯊꯧꯗꯥꯡ ꯑꯃꯅꯤ ꯃꯗꯨꯒ ꯑꯍꯨꯝꯁꯨꯕꯗ ꯂꯣꯜꯒꯤ ꯃꯔꯤ ꯂꯩꯅꯕ ꯏꯁꯩ ꯑꯗꯨꯗ ꯂꯣꯜ ꯁꯤꯖꯤꯟꯅꯕ ꯂꯣꯜꯗꯤ ꯑꯔꯕꯤꯛ ꯏꯪꯂꯤꯁ ꯎꯔꯗꯨ ꯑꯗꯨꯒ ꯑꯇꯩ ꯀꯌꯥ ꯑꯃꯔꯣꯝꯁꯨ ꯁꯤꯖꯤꯟꯅꯩ ꯃꯗꯨꯒ ꯑꯩꯈꯣꯏꯒꯤ ꯃꯔꯨꯑꯣꯏꯕ ꯗꯔꯀꯥꯔ ꯑꯣꯏꯔꯤꯕꯗꯤ ꯑꯩꯈꯣꯏꯒꯤ ꯍꯤꯁꯇ꯭ꯔꯤ ꯄꯨꯈꯠꯂꯛꯄ ꯏꯁꯩ ꯑꯗꯨꯅ ꯀꯩ ꯃꯔꯝꯒꯤ ꯄꯨꯈꯠꯂꯛꯄꯅꯣ ꯍꯥꯏꯕ ꯃꯇꯝꯗ ꯂꯩꯍꯧꯔꯤꯕ ꯌꯨꯠꯁꯤꯡꯁꯤꯗ ꯔꯤꯃꯥꯏꯟꯗꯔ ꯑꯃ ꯑꯣꯏꯅ ꯑꯩꯈꯣꯏꯒꯤ ꯙꯔꯃ ꯑꯗꯨꯒꯤ ꯃꯣꯔꯦꯂꯤꯇꯤ ꯅꯠꯇ꯭ꯔꯒꯅ ꯏꯃꯦꯖ ꯑꯃ ꯑꯣꯏꯅꯕꯒꯤꯗꯃꯛꯇ ꯊꯝꯕꯤꯈꯤ ꯃꯊꯪꯗꯅ ꯑꯩꯈꯣꯏꯒꯤ ꯏꯁꯩ ꯁꯛꯄꯁꯤꯡꯒꯤ ꯄꯣꯄꯨꯂꯔ ꯑꯥꯔꯇꯤꯁ ꯈꯔꯗꯤ ꯌꯨꯁꯨꯞ ꯃꯍꯦꯔꯖꯥꯟ ꯍꯔꯤꯖꯤꯠ ꯍꯥꯏꯕꯁꯤꯡꯁꯤꯅ ꯒ꯭ꯂꯣꯕꯜꯂꯤ ꯑꯦꯇꯦꯟꯁꯟ ꯇꯧꯅꯩ ꯃꯌꯥꯝꯅ